ꯑꯩꯅꯦ ꯁꯨꯝ ꯋꯥꯛꯀꯤꯡꯒꯨꯝꯕ ꯀꯔꯤꯒꯨꯝꯕ ꯁꯨꯝ ꯆꯠꯄꯗ ꯑꯩꯈꯣꯏꯒꯤꯀꯣ ꯎꯆꯦꯛꯁꯦ ꯁꯨꯝ ꯌꯦꯡꯕꯗ ꯅꯨꯡꯉꯥꯏꯕ ꯍꯥꯏꯇꯔꯦꯀꯣ ꯁꯨꯝ ꯋꯥꯈꯜ ꯂꯧꯁꯤꯡ ꯊꯣꯛꯄ ꯑꯗꯒꯤ ꯂꯧꯕꯨꯛ ꯂꯝꯍꯥꯡꯗ ꯆꯠꯄ ꯈꯣꯠꯄ ꯃꯇꯝꯗꯀꯣ ꯑꯩꯈꯣꯏꯒꯤ ꯀꯔꯤ ꯍꯥꯏꯅꯤ ꯁꯨꯝ ꯈꯨꯠꯅꯒ ꯊꯦꯡꯉꯨꯕꯗ ꯅꯨꯡꯉꯥꯏꯕ ꯑꯃ ꯐꯥꯎꯕꯗꯣ ꯑꯗꯒꯤ ꯌꯨꯝꯗꯒꯤ ꯍꯦꯛ ꯊꯣꯛꯂꯛꯄ ꯀꯥꯟꯗ ꯎꯆꯦꯛꯁꯤꯡꯁꯤꯅ ꯑꯗꯒꯤ ꯈꯣꯡꯗꯅ ꯀꯩꯗꯧꯗꯅ ꯂꯩꯔꯝꯕꯗꯣ ꯑꯗꯨꯗ ꯑꯩꯈꯣꯏꯅ ꯌꯥꯝꯅ ꯅꯨꯡꯉꯥꯏꯖꯕ ꯍꯥꯏꯇꯔꯦ ꯑꯩꯉꯣꯟꯗ ꯌꯥꯝ ꯅꯨꯡꯉꯥꯏꯖꯕ ꯍꯥꯏꯇꯔꯦ ꯎꯆꯦꯛꯁꯤꯡꯁꯦ ꯑꯗꯨꯛꯀꯤ ꯃꯇꯤꯛ ꯑꯩꯅ ꯌꯦꯡꯕꯗꯁꯨ ꯅꯨꯡꯉꯥꯏ ꯋꯥꯛꯀꯤꯡ ꯆꯠꯄꯗ ꯑꯣꯏꯔꯣ ꯑꯗꯒꯤ ꯑꯩꯅ ꯑꯗꯨꯝ ꯊꯣꯛꯄꯗ ꯑꯣꯏꯔꯣ ꯁꯨꯝ ꯎꯆꯦꯛꯁꯤꯅꯅꯦ ꯂꯩꯔꯝꯕꯁꯦ ꯑꯩ ꯑꯗꯨꯛꯀꯤ ꯃꯇꯤꯛ ꯅꯨꯡꯉꯥꯏꯑꯕ ꯌꯦꯡꯕ ꯋꯥꯈꯜꯁꯤꯁꯨ ꯑꯗꯨꯝ ꯅꯨꯡꯉꯥꯏ ꯃꯔꯝꯗꯤ ꯎꯆꯦꯛꯁꯦ ꯑꯗꯨꯝꯀꯣ ꯁꯨꯝ ꯀꯩꯒꯨꯝꯕ ꯃꯇꯝꯗ ꯍꯦꯛ ꯇꯟꯖꯥ ꯆꯥꯗꯅ ꯎꯆꯦꯛꯁꯤ ꯁꯨꯝ ꯏꯅꯥꯛꯇ ꯂꯩꯔꯝꯕꯗꯧꯅ ꯐꯠ ꯂꯥꯎꯅ ꯄꯥꯏꯔꯛꯄ ꯑꯩꯈꯣꯏ ꯌꯨꯝꯁꯤꯡꯗ ꯇꯣꯡꯉꯛꯄ ꯈꯣꯂꯛꯄꯁꯦ ꯑꯩ ꯑꯗꯨꯝ ꯅꯨꯡꯉꯥꯏꯖꯩꯑꯕ ꯑꯗꯨꯝ ꯌꯦꯡꯖꯩꯑꯕ ꯌꯦꯡꯅꯤꯡꯕ ꯐꯥꯎꯋꯦ ꯑꯩꯉꯣꯟꯗꯁꯨ ꯑꯗꯨꯝ ꯎꯆꯦꯛꯀꯤꯅꯦ ꯍꯥꯏꯕꯗ ꯑꯗꯒꯤ ꯃꯈꯣꯏꯅ ꯑꯗꯨꯝ ꯄꯥꯏꯔꯒ ꯂꯥꯛꯄ ꯈꯣꯠꯄ ꯑꯃꯗꯒꯤ ꯑꯃꯗ ꯇꯣꯡꯗꯅ ꯀꯩꯗꯧꯕꯁꯦ ꯑꯗꯨꯝ ꯍꯦꯛ ꯑꯩꯈꯣꯏꯅ ꯊꯣꯛꯂꯛꯄꯗ ꯂꯦꯞꯄꯒ ꯍꯦꯛ ꯌꯦꯡꯕ ꯅꯨꯡꯉꯥꯏ ꯍꯥꯏꯇꯔꯦ ꯑꯌꯨꯛ ꯉꯟꯅ ꯑꯗꯨꯝ ꯍꯧꯔꯒ ꯎꯆꯦꯛꯅ ꯈꯣꯡꯗꯅꯀꯣ ꯀꯣꯏꯄꯥꯏ ꯄꯥꯏꯗꯅ ꯇꯧꯕꯁꯦ ꯑꯗꯨꯝ ꯌꯦꯡꯕ ꯅꯨꯡꯉꯥꯏꯌꯦ ꯑꯗꯒꯤ ꯑꯩꯈꯣꯏꯅ ꯂꯧꯒꯨꯝꯕ ꯀꯨꯝꯕ ꯑꯗꯒꯤ ꯊꯣꯛꯄꯗ ꯂꯩꯗꯅ ꯄꯥꯏꯁꯤꯜꯂꯛꯑꯒ ꯇꯣꯡꯗꯅꯒ ꯇꯧꯕꯗꯣ ꯂꯧꯕꯨꯛ ꯂꯝꯍꯥꯡꯗꯒ ꯄꯥꯏꯔꯛꯑꯒ ꯇꯧꯕꯗꯨ ꯌꯦꯡꯕꯗ ꯑꯗꯨꯛꯀꯤ ꯃꯇꯤꯛ ꯅꯨꯡꯉꯥꯏ ꯈꯨꯠꯁꯤꯅꯒ ꯍꯦꯛ ꯊꯦꯡꯕ ꯃꯇꯝꯗ ꯁꯨꯝ ꯀꯔꯤ ꯍꯥꯏꯗꯣꯏꯅꯣ ꯍꯥꯏꯐꯝ ꯈꯪꯗꯦ ꯈꯨꯠꯅꯒ ꯍꯦꯛ ꯄꯥꯏꯔꯒ ꯁꯣꯛꯄꯗ ꯑꯩꯈꯣꯏ ꯅꯨꯡꯉꯥꯏꯕ ꯑꯃ ꯂꯩꯕꯗꯣ ꯑꯗꯨ ꯑꯗꯨꯝ ꯇꯧꯖꯩꯑꯕ ꯎꯆꯦꯛꯁꯤꯅꯅꯦ ꯋꯥꯈꯜꯁꯨ ꯑꯗꯨꯝ ꯋꯥꯈꯜꯁꯤ ꯊꯣꯛꯍꯟꯕꯣꯏ ꯀꯔꯤ ꯑꯣꯏ ꯅꯨꯡꯉꯥꯏꯕꯣꯏ ꯑꯗꯨꯝ ꯇꯧꯖꯩꯀꯣ ꯎꯆꯦꯛꯁꯤꯅ ꯀꯣꯏꯄꯥꯏ ꯄꯥꯏꯗꯅ ꯇꯧꯕꯗꯣ ꯃꯔꯝꯗꯤ ꯁꯥꯟꯅꯖꯕꯗꯣ ꯑꯗꯨꯅ ꯑꯗꯨꯛꯀꯤ ꯃꯇꯤꯛ ꯑꯩꯈꯣꯏꯗ ꯌꯦꯡꯕꯗ ꯑꯩꯉꯣꯟꯗ ꯍꯦꯛ ꯅꯨꯡꯉꯥꯏꯖꯕ ꯍꯥꯏꯇꯔꯦ

ꯑꯩꯉꯣꯟꯗ ꯌꯦꯡꯅꯤꯡꯕꯁꯨ ꯐꯥꯎꯏ ꯑꯗꯒꯤ ꯅꯨꯡꯁꯤꯕ ꯑꯃꯁꯨ ꯄꯣꯛꯑꯦ ꯑꯗꯒꯤ ꯅꯨꯡꯉꯥꯏꯕ ꯑꯃꯁꯨ ꯑꯗꯨꯝ ꯐꯥꯎꯖꯩꯑꯕ ꯑꯩꯉꯣꯟꯗ ꯑꯗꯨꯝ ꯎꯆꯦꯛꯁꯤꯅ ꯃꯈꯜ ꯃꯈꯜ ꯍꯣꯏ ꯄꯥꯏꯔꯛꯄꯕꯨꯗꯤ ꯃꯌꯥꯝ ꯑꯃ ꯄꯥꯏꯔꯛꯏꯅꯤꯀꯣ ꯑꯗꯒꯤ ꯂꯪꯖꯥꯒ ꯂꯩꯔꯤꯕ ꯑꯗꯒꯤ ꯀꯔꯤ ꯃꯈꯜ ꯃꯈꯜꯒꯤ ꯂꯩ ꯑꯗꯨꯒ ꯑꯩꯈꯣꯏꯅ ꯌꯨꯝꯗ ꯌꯨꯝꯁꯤꯟꯗ ꯄꯥꯏꯁꯤꯜꯂꯛꯇꯨꯅꯒ ꯇꯣꯡꯗꯅꯀꯣ ꯃꯌꯥꯝ ꯑꯃ ꯌꯣꯝꯖꯤꯜꯂꯒ ꯇꯣꯡꯕꯗꯣꯀꯣ ꯑꯗꯨꯛꯀꯤ ꯃꯇꯤꯛ ꯌꯦꯡꯕꯗꯅꯦ ꯌꯥꯝꯅ ꯅꯨꯡꯉꯥꯏ ꯑꯩꯅ ꯑꯗꯨꯝ ꯑꯗꯨꯛꯀꯤ ꯃꯇꯤꯛ ꯁꯨꯝ ꯅꯨꯡꯁꯤꯕ ꯑꯃꯁꯨ ꯐꯥꯎꯏꯀꯣ ꯎꯆꯦꯛꯁꯤꯡꯁꯤ ꯎꯕ ꯀꯥꯟꯗ ꯑꯗꯒꯤ ꯄꯥꯏꯅꯤꯡꯕ ꯐꯥꯅꯤꯡꯕ ꯑꯃꯁꯨ ꯄꯣꯛꯑꯦ ꯑꯗꯒꯤ ꯋꯥꯈꯜꯁꯤꯁꯨ ꯑꯗꯨꯝ ꯅꯨꯡꯉꯥꯏꯌꯦ ꯑꯆꯤꯛꯄꯗ ꯐꯝꯃꯛꯄꯗ ꯎꯆꯦꯛ ꯋꯥꯌꯥꯒ ꯈꯣꯡꯗꯨꯅ ꯂꯩꯔꯝꯕ ꯑꯗꯒꯤ ꯑꯌꯨꯛꯇ ꯉꯟꯇꯥꯅ ꯍꯧꯒꯠꯂꯛꯄꯗ ꯎꯆꯦꯛꯁꯤꯅ ꯈꯣꯡꯉꯒꯀꯣ ꯑꯃꯗ ꯑꯃꯨꯛ ꯇꯣꯡꯉꯒ ꯑꯃꯗ ꯑꯃꯨꯛ ꯇꯣꯡꯗꯅ ꯈꯣꯠꯇꯅ ꯇꯧꯕꯗꯣ ꯑꯗꯨꯗꯁꯨ ꯑꯗꯨꯛꯀꯤ ꯃꯇꯤꯛ ꯌꯦꯡꯕꯗ ꯌꯥꯝ ꯅꯨꯡꯉꯥꯏꯌꯦ ꯑꯩꯅ ꯎꯆꯦꯛꯁꯤꯡꯁꯦ ꯄꯥꯝꯁꯨ ꯌꯥꯝ ꯄꯥꯝꯏ ꯌꯦꯡꯁꯨ ꯌꯥꯝ ꯌꯦꯡꯅꯤꯡꯉꯦ ꯑꯗꯒꯤ ꯅꯨꯡꯁꯤꯕ ꯑꯃꯁꯨ ꯐꯥꯎꯋꯦꯕꯀꯣ ꯎꯆꯦꯛꯁꯤꯡꯁꯤꯗ ꯑꯩꯅ ꯑꯗꯨꯛꯀꯤ ꯃꯇꯤꯛ ꯑꯗꯒꯤ ꯎꯆꯦꯛ ꯃꯈꯜ ꯃꯈꯜꯒꯤ ꯑꯗꯒꯤ ꯃꯣꯏ ꯃꯌꯥꯝꯁꯤꯅ ꯌꯣꯝꯁꯤꯜꯂꯒ ꯍꯦꯛꯇ ꯄꯥꯏꯔꯛꯑꯒ ꯌꯦꯡꯕꯗ ꯌꯥꯝ ꯅꯨꯡꯉꯥꯏꯕꯗꯣ ꯃꯈꯜ ꯃꯈꯜꯒꯤ ꯍꯦꯛꯇ ꯇꯣꯡꯁꯤꯜꯂꯒ ꯄꯥꯏꯔꯛꯄ ꯑꯃ ꯂꯩꯗꯥꯏꯅꯦ ꯄꯥꯏꯔꯛꯄꯁꯦ ꯑꯗꯨꯛꯀꯤ ꯃꯇꯤꯛ ꯑꯩꯅ ꯌꯦꯡꯁꯨ ꯌꯦꯡꯖꯩꯌꯦ ꯑꯌꯥꯝꯕꯅ ꯍꯦꯟꯅ ꯅꯨꯡꯉꯥꯏꯕ ꯍꯥꯏꯔꯒꯅ ꯋꯥꯛꯀꯤꯡꯒꯨꯝꯕ ꯆꯠꯄꯗ ꯊꯦꯡꯅꯕꯗꯣ ꯑꯗꯨꯅ ꯑꯗꯨꯛꯀꯤ ꯃꯇꯤꯛ ꯅꯨꯡꯉꯥꯏꯕ ꯍꯦꯜꯂꯦ ꯋꯥꯈꯜꯁꯨ ꯑꯗꯨꯝ ꯅꯨꯡꯉꯥꯏꯍꯜꯂꯦ ꯋꯥꯈꯜꯁꯤꯁꯨ ꯑꯗꯨꯝ ꯅꯨꯡꯉꯥꯏꯍꯜꯂꯦ ꯑꯗꯨ ꯌꯦꯡꯅꯤꯡꯕꯁꯨ ꯐꯥꯎꯔꯦ ꯑꯗꯒꯤ ꯎꯆꯦꯛꯁꯤꯡꯁꯤꯅ ꯇꯧꯔꯤꯕ ꯃꯑꯣꯡꯗꯣ ꯑꯗꯨꯝꯁꯨ ꯌꯦꯡꯕꯁꯨ ꯅꯨꯡꯉꯥꯏ ꯑꯗꯒꯤ ꯎꯆꯦꯛꯅꯒ ꯃꯈꯜ ꯃꯄꯤ ꯃꯆꯥꯒ ꯀꯩꯅꯣ ꯇꯧꯗꯅꯒ ꯇꯧꯕꯗꯣ ꯑꯗꯨꯛꯀꯤ ꯃꯇꯤꯛ ꯌꯦꯡꯕ ꯅꯨꯡꯉꯥꯏꯌꯦ ꯃꯣꯏꯅ ꯑꯗꯒꯤ ꯀꯩꯅꯣ ꯇꯧꯕ ꯍꯥꯏꯇꯔꯦ ꯃꯣꯏꯅ ꯄꯥꯏ ꯄꯥꯏꯗꯅ ꯆꯤꯛꯏꯕ ꯈꯣꯠꯂꯤꯕ ꯈꯨꯗꯤꯡꯃꯛꯇꯣ ꯑꯗꯨꯁꯨ ꯑꯗꯨꯛꯀꯤ ꯃꯇꯤꯛ ꯌꯦꯡꯕ ꯅꯨꯡꯉꯥꯏ ꯑꯩꯅ ꯑꯗꯨꯒ ꯑꯌꯥꯝꯕꯅꯀꯣ ꯑꯩꯗꯤ ꯑꯌꯨꯛꯇ ꯄꯥꯏꯔꯛꯏꯕ ꯎꯆꯦꯛ ꯂꯩꯗꯅ ꯃꯈꯜ ꯃꯈꯜꯒꯤ ꯑꯌꯨꯛꯇ ꯈꯣꯡꯗꯨꯅ ꯇꯧꯔꯤꯕ ꯑꯁꯤ ꯑꯗꯨꯛꯀꯤ ꯃꯇꯤꯛ ꯅꯨꯡꯁꯤꯌꯦ ꯅꯨꯡꯉꯥꯏꯕ ꯑꯃ ꯐꯥꯎꯋꯦ ꯋꯥꯈꯜꯁꯨ ꯏꯪꯊꯍꯜꯂꯦ ꯑꯗꯒꯤ ꯄꯣꯊꯥꯍꯜꯂꯦꯀꯣ ꯑꯩꯉꯣꯟꯗ ꯑꯗꯨꯛꯀꯤ ꯃꯇꯤꯛ ꯅꯨꯡꯉꯥꯏ ꯅꯨꯡꯁꯨ ꯅꯨꯡꯁꯤꯌꯦ ꯌꯥꯝꯅ ꯑꯩꯅ ꯎꯆꯦꯛꯁꯤꯡꯁꯦ ꯎꯕ ꯃꯇꯝꯗꯀꯣ ꯑꯗꯨꯛꯀꯤ ꯃꯇꯤꯛ ꯅꯨꯡꯉꯥꯏꯕ ꯐꯥꯎꯍꯜꯂꯦ